ꯑꯩꯗꯤ ꯉꯔꯥꯡ ꯅꯣꯏꯒꯤ ꯑꯦꯖꯦꯟꯁꯤꯒ ꯄꯥꯎ ꯐꯥꯎꯅꯈ꯭ꯔꯦ ꯀꯩꯒꯤꯅꯣ ꯅꯪꯅ ꯍꯧꯖꯤꯛ ꯑꯃꯨꯛ ꯁꯦꯜ ꯍꯦꯟꯅ ꯍꯥꯏꯔꯛꯏꯁꯦ ꯑꯩꯗꯤ ꯅꯉꯣꯟꯗꯗꯤ ꯁꯦꯜ ꯄꯤꯕꯗꯤ ꯉꯝꯃꯣꯏ ꯄꯤꯔꯖꯨ ꯅꯣꯏꯒꯤ ꯑꯦꯖꯦꯟꯁꯤꯗꯨꯒ ꯄꯥꯎ ꯐꯥꯎꯅꯒꯅꯤ ꯍꯥꯟꯅ